ꯑꯩꯒꯤ ꯂꯩꯀꯣꯜꯗ ꯊꯥꯔꯤꯕ ꯂꯩꯁꯤꯡ ꯑꯗꯨ ꯑꯩꯈꯣꯏꯒꯤ ꯏꯃꯥꯝꯆꯥ ꯂꯩ ꯌꯣꯟꯕ ꯑꯃ ꯂꯩ ꯃꯈꯣꯏꯗꯒꯤ ꯂꯩꯕꯁꯨ ꯌꯥꯎꯏ ꯃꯣꯏꯅ ꯄꯤꯔꯛꯄꯁꯨ ꯌꯥꯎꯏ ꯑꯗꯨꯒ ꯏꯝꯐꯥꯜꯗꯒꯤ ꯂꯧꯔꯨꯕ ꯈꯔ ꯑꯗꯨꯒ ꯕꯖꯥꯔꯗꯒꯤ ꯑꯗꯨꯒ ꯏꯃꯥꯟꯅꯕꯤ ꯁꯤꯡꯗꯒꯤ ꯂꯧꯔꯨꯕꯁꯨ ꯌꯥꯎꯏ ꯑꯗꯨꯒ ꯂꯩꯁꯤꯡ ꯑꯗꯨꯗ ꯑꯩꯅ ꯕꯔꯃꯤ ꯀꯝꯄꯣꯁ ꯀꯝꯄꯣꯁꯁꯤꯡ ꯍꯥꯞꯄꯤ ꯐꯅꯕꯒꯤꯗꯃꯛꯇ ꯑꯗꯨꯒ ꯅꯨꯃꯤꯗꯥꯡ ꯋꯥꯏꯔꯝ ꯌꯧꯔꯛꯄꯗ ꯂꯩ ꯏꯁꯤꯡ ꯆꯥꯏ ꯑꯗꯨꯒ ꯏꯟꯗꯣꯔ ꯃꯈꯩꯅ ꯅꯣꯡꯃ ꯅꯣꯡꯃ ꯀꯥꯜꯂꯒ ꯆꯥꯏ